ꯍꯜꯂꯣ ꯑꯧ ꯃꯥꯅꯦ ꯑꯥ ꯑꯩꯈꯣꯏꯒꯤ ꯍꯣꯇꯦꯜ ꯐꯥꯏꯞꯁꯦ ꯂꯩꯕꯁꯦ ꯅꯣꯡꯃꯗ ꯂꯨꯄꯥ ꯂꯤꯁꯤꯡ ꯑꯅꯤ ꯂꯤꯁꯤꯡ ꯑꯃ ꯆꯝꯃꯉꯥ ꯑꯗꯨꯃꯥꯏꯅ ꯈꯔ ꯀ꯭ꯋꯥꯂꯤꯇꯤ ꯋꯥꯡꯕ ꯅꯦꯝꯕ ꯂꯩꯌꯦ ꯁꯣꯝ ꯑꯧ ꯑꯣꯏꯗꯣꯏꯅꯦ ꯁꯣꯝꯅ ꯄꯥꯝꯕꯤꯔꯒꯗꯤ ꯑꯗꯨꯝ ꯍꯦꯛꯇ ꯍꯥꯏꯕꯤꯔꯛꯄ ꯌꯥꯔꯅꯤ ꯑꯥ ꯂꯣꯏꯅꯃꯛ ꯌꯥꯔꯦ ꯑꯥ ꯀꯥ ꯑꯃꯗ ꯃꯤ ꯑꯃ ꯂꯩꯕ ꯑꯅꯤ ꯂꯩꯕ ꯑꯗꯨ ꯑꯗꯨꯝ ꯌꯥꯔꯦ ꯑꯥ ꯑꯗꯨ ꯑꯣꯏꯗꯤ ꯀꯥ ꯀꯌꯥ ꯕꯨꯛ ꯇꯧꯒꯗꯕꯅꯣ ꯍꯥꯏꯕꯗꯣ ꯁꯣꯝꯅ ꯀꯝꯐꯥꯝ ꯇꯧꯕꯤꯔꯛꯑꯣ ꯑꯥ ꯑꯗꯨ ꯑꯣꯏꯔꯒꯗꯤ ꯑꯩꯅ ꯑꯗꯨꯝ ꯇꯧꯖꯔꯒꯦ ꯌꯥꯅꯤ ꯑꯥ ꯑꯥ ꯍꯣꯏ ꯍꯣꯏ ꯑꯗꯨꯗꯤ ꯑꯥ ꯑꯩꯅ ꯑꯗꯨꯝ ꯑꯣꯗꯔ ꯇꯧꯔꯒ ꯌꯥꯔꯅꯤ ꯊꯝꯕ ꯌꯥꯗ꯭ꯔꯤ ꯉꯥꯏꯍꯥꯛ ꯉꯥꯏꯈꯣ ꯑꯥ ꯁꯣꯝꯁꯦ ꯅꯨꯄꯥꯔꯣ ꯅꯨꯄꯤꯔꯣ ꯅꯨꯄꯥ ꯀꯌꯥ ꯌꯥꯎꯔꯛꯀꯗꯕꯅꯣ ꯑꯣ ꯍꯣꯏ ꯍꯣꯏ ꯑꯗꯨ ꯑꯣꯏꯗꯤ ꯌꯥꯔꯅꯤ ꯇꯧꯕ ꯑꯩ ꯇꯧꯁꯤꯟꯖꯔꯝꯃꯒꯦ ꯊꯝꯖꯔꯒꯦꯀꯣ ꯉꯁꯤꯒꯤꯗꯤ